ꯑꯩꯅ ꯍꯟꯗꯛ ꯅꯥꯏꯀꯥꯗꯒꯤ ꯆꯦꯜꯂꯤꯕ ꯃꯦꯀꯞꯀꯤ ꯄꯣꯔꯗꯛꯁꯤ ꯄꯔꯗꯛꯁꯤꯡꯁꯦ ꯌꯥꯝꯅ ꯐꯠꯇꯦꯗ ꯃꯁꯤꯗꯤ ꯑꯩ ꯁꯤꯖꯤꯟꯅꯕꯀꯥꯟꯗ ꯃꯥꯏꯁꯦ ꯃꯐꯨꯠ ꯃꯐꯨꯠ ꯇꯧꯕ ꯁ꯭ꯀꯤꯟꯁꯤ ꯌꯥꯝꯅ ꯁꯣꯛꯆꯜꯂꯦ ꯑꯗꯨꯅ ꯌꯥꯔꯤꯉꯩꯗꯤ ꯑꯩꯈꯣꯏꯅ ꯃꯦꯀꯞꯀꯤ ꯄꯣꯠꯁꯤꯗꯤ ꯑꯣꯂꯥꯏꯟꯗꯒꯤ ꯆꯦꯟꯕꯁꯦ ꯐꯠꯇ꯭ꯔꯦ ꯑꯩꯈꯣꯏꯅ ꯏꯁꯥꯅ ꯈꯟꯖꯔꯒ ꯑꯐꯕ ꯈꯟꯖꯔꯒ ꯂꯩꯕꯗꯨꯅ ꯍꯦꯟꯅ ꯐꯔꯦꯗ